ꯑꯩꯈꯣꯏꯒꯤ ꯈꯨꯡꯒꯪꯗ ꯒꯣꯔꯃꯦꯟꯒꯤ ꯁ꯭ꯀꯨꯜ ꯂꯩ ꯑꯗꯨꯒ ꯑꯪꯒꯜꯋꯥꯗꯤ ꯁꯦꯟꯇꯔꯅꯆꯤꯡꯕꯁꯨ ꯑꯗꯨꯝ ꯂꯩ ꯑꯗꯨꯒ ꯑꯩꯈꯣꯏꯒꯤ ꯈꯨꯡꯒꯪꯒꯤ ꯁ꯭ꯀꯨꯜꯁꯤꯡꯗ ꯀꯔꯤꯒꯤꯗꯃꯛꯇ ꯑꯉꯥꯡ ꯑꯌꯥꯝꯕꯅ ꯁ꯭ꯀꯨꯜ ꯊꯥꯗ꯭ꯔꯤꯕꯅꯣ ꯍꯥꯏꯔꯒꯗꯤ ꯑꯣꯖꯥ ꯃꯁꯤꯡ ꯋꯥꯠꯄ ꯑꯃꯗꯤ ꯂꯥꯏꯔꯤꯛ ꯂꯥꯏꯁꯨꯒꯤ ꯃꯔꯝꯗ ꯈꯔ ꯐꯕ ꯋꯥꯠꯄꯅ ꯑꯉꯥꯡꯁꯤꯡ ꯑꯩꯈꯣꯏꯒꯤ ꯈꯨꯡꯒꯪꯒꯤ ꯁ꯭ꯀꯨꯜꯁꯤꯡꯗ ꯑꯉꯥꯡ ꯑꯌꯥꯝꯕ ꯁ꯭ꯀꯨꯜ ꯊꯥꯅꯗꯦ